ꯑꯥ ꯁꯤ ꯀꯩꯅꯣ ꯍꯋꯥꯏ ꯌꯣꯟꯕ ꯗꯨꯀꯥꯟꯗꯨꯔꯣ ꯑꯣ ꯂꯨꯍꯣꯡꯕ ꯑꯃꯒꯤ ꯄꯣꯠ ꯈꯔ ꯂꯧꯒꯗꯕ ꯑꯗꯨ ꯍꯋꯥꯏ ꯆꯦꯡꯋꯥꯏꯗꯤ ꯍꯋꯥꯏꯒꯤ ꯃꯃꯟꯗꯤ ꯀꯌꯥ ꯂꯩꯕ ꯍꯋꯥꯏ ꯍꯋꯥꯏ ꯃꯨꯛꯁꯣꯔꯤꯗꯣ ꯍꯋꯥꯏ ꯃꯨꯛꯁꯣꯔꯤꯗꯣ ꯈꯔ ꯂꯧꯒꯗꯕ ꯀꯤꯂꯣ ꯀꯨꯟ ꯃꯔꯤ ꯃꯉꯥ ꯂꯧꯒꯗꯝꯅꯤ ꯃꯔꯣꯏ ꯆꯅꯝ ꯊꯥꯎꯒꯨꯝꯕ ꯑꯗꯣ ꯃꯃꯟꯗꯨ ꯀꯌꯥ ꯀꯃꯥꯏꯅ ꯄꯤꯔꯤꯕ ꯑꯣ ꯀꯤꯂꯣ ꯀꯨꯟ ꯃꯔꯤ ꯃꯉꯥ ꯀꯨꯟ ꯃꯔꯤ ꯃꯉꯥ ꯂꯧꯒꯗꯝꯅꯤ ꯂꯨꯍꯣꯡꯕ ꯑꯃ ꯂꯩ ꯑꯗꯨꯒꯤ ꯄꯨꯟꯅ ꯄꯣꯠ ꯈꯔ ꯂꯧꯒꯦꯅ ꯈꯟꯕ ꯑꯣ ꯑꯗꯨ ꯃꯥꯒꯤ ꯑꯥ ꯂꯨꯍꯣꯡꯕꯗ ꯁꯤꯖꯤꯟꯅꯕ ꯌꯥꯕ ꯑꯩꯈꯣꯏꯒꯤ ꯀꯩꯅꯣ ꯄꯨꯈꯝ ꯇꯦꯡꯀꯣꯠ ꯀꯨꯝꯕ ꯑꯩꯈꯣꯏꯒꯤ ꯑꯗꯨꯝꯕꯒꯗꯤ ꯂꯣꯏꯅ ꯐꯪꯕ꯭ꯔꯥ ꯑꯣ ꯑꯗꯨ ꯑꯆꯥ ꯊꯥꯎꯗꯤ ꯀꯃꯥꯏꯅ ꯇꯧꯕ ꯇꯤꯟ ꯇꯤꯟꯒꯤꯗꯣ ꯑꯣꯏꯅ ꯇꯧꯔꯤꯕ꯭ꯔꯥ ꯅꯠꯇ꯭ꯔꯒ ꯂꯤꯇꯔꯒꯤ ꯑꯩꯈꯣꯏꯒꯤ ꯀꯩꯅꯣꯗ ꯂꯤꯇꯔ ꯂꯤꯇꯔꯗ ꯁꯥꯕꯗꯨꯔꯥ ꯑꯣ ꯑꯗꯣ ꯃꯃꯟꯗꯤ ꯍꯧꯖꯤꯛꯀꯥꯟꯗꯤ ꯀꯌꯥ ꯀꯃꯥꯏꯅ ꯂꯩꯕ ꯂꯤꯇꯔꯒꯤꯗꯣ

ꯑꯣ ꯑꯗꯣ ꯃꯣꯔꯣꯛ ꯀꯔꯤ ꯀꯔꯥꯁꯨ ꯂꯣꯏꯅ ꯐꯪꯉꯦꯀꯣ ꯑꯗꯨꯗ ꯑꯣ ꯑꯗꯣ ꯄꯩꯁꯥ ꯅꯨꯡꯁꯥꯗꯤ ꯀꯃꯥꯏꯅ ꯇꯧꯕ ꯁꯨꯝ ꯑꯣꯟꯂꯥꯏꯟꯗ ꯑꯣꯏꯅ ꯇꯧꯗꯣꯔꯤꯕ꯭ꯔꯥ ꯅꯠꯇ꯭ꯔꯒ ꯑꯗꯨꯝ ꯀꯦꯁ ꯑꯣꯏꯅ ꯀꯩꯅꯣ ꯇꯧꯕ꯭ꯔꯥ ꯑꯣ ꯑꯥ ꯂꯨꯍꯣꯡꯕꯗꯤ ꯑꯃ ꯈꯛꯇ ꯅꯠꯇꯦ ꯑꯅꯤꯅꯤ ꯊꯪꯅꯅ ꯑꯩꯈꯣꯏ ꯃꯔꯤ ꯃꯇꯥꯒꯤꯁꯨ ꯊꯣꯛꯄꯅꯤ ꯑꯩꯈꯣꯏ ꯏꯃꯨꯡꯒꯤ ꯅꯨꯄꯤ ꯃꯆꯥ ꯑꯃꯁꯨ ꯊꯣꯛꯄ ꯑꯗꯨꯗꯨꯒꯤ ꯑꯍꯟ ꯃꯈꯣꯏꯅ ꯁꯨꯝ ꯈꯟꯅꯔꯒ ꯑꯦ ꯗꯨꯀꯥꯟ ꯃꯔꯝ ꯆꯥꯕ ꯍꯣꯜꯁꯦꯜꯗ ꯐꯪꯒꯗꯕ ꯗꯨꯀꯥꯟ ꯃꯔꯝ ꯆꯥꯕ ꯑꯃꯗ ꯀꯩꯅꯣ ꯇꯧꯁꯤ ꯉꯁꯤ ꯈꯔ ꯉꯁꯤ ꯉꯔꯥꯡꯗꯤ ꯅꯣꯡ ꯏꯁꯤꯡꯒꯤ ꯐꯤꯕꯝꯒ ꯃꯔꯝ ꯆꯥꯗꯕꯅꯤꯅ ꯄꯣꯠ ꯆꯩꯁꯤ ꯃꯅꯤꯄꯨꯔꯗ ꯌꯧꯁꯤꯜꯂꯛꯄ ꯌꯥꯝ ꯋꯥꯕꯅꯤꯅ ꯗꯨꯀꯥꯟ ꯃꯔꯝ ꯆꯥꯕ ꯑꯃ ꯌꯦꯡꯉꯒ ꯈꯔ ꯑꯩꯈꯣꯏꯗꯁꯨ ꯐꯒꯗꯕ ꯄꯣꯠ ꯆꯩ ꯂꯧꯕ ꯃꯇꯝꯗ ꯑꯩꯈꯣꯏꯒꯤ ꯈꯔ ꯌꯥꯝ ꯑꯣꯏꯖꯒꯗꯕ ꯑꯗꯨꯝꯕ ꯗꯨꯀꯥꯟꯗ ꯂꯧꯁꯦꯅ ꯍꯥꯏꯕ ꯑꯗꯨꯗ ꯑꯩꯅ ꯐꯣꯟꯗꯣ ꯇꯧꯔꯛꯄꯅꯦ ꯎꯝ ꯑꯗꯣ ꯏꯁꯤꯡꯗꯤ ꯃꯣꯏꯒꯤ ꯁꯤꯗ ꯑꯗꯨꯝ ꯀꯩꯅꯣ ꯇꯧꯕ ꯃꯅꯤꯄꯨꯔꯗꯒ ꯁꯥꯕ ꯑꯗꯨꯝꯕꯗꯨꯔꯥ ꯅꯠꯇ꯭ꯔꯒ ꯑꯩꯈꯣꯏꯒꯤ ꯑꯥꯒꯤ ꯀꯩꯅꯣꯗꯨꯔꯥꯕ ꯕꯣꯇꯜ ꯑꯥꯎ ꯂꯣꯀꯦꯟ ꯑꯣ ꯑꯗꯨ ꯃꯥꯗꯤ ꯀꯦꯁꯇ ꯀꯌꯥ ꯀꯃꯥꯏꯅ ꯂꯩꯕ ꯑꯣ ꯍꯣꯏ ꯁꯤꯗ ꯑꯥ ꯃꯣꯏ ꯁꯤꯗ ꯗꯨꯀꯥꯟꯗ ꯀꯔꯤꯗ ꯑꯇꯣꯞꯄꯗ ꯑꯩꯈꯣꯏꯅ ꯍꯥꯏꯐꯦꯠ ꯆꯧꯔꯥꯛꯄ ꯍꯪꯕꯗꯁꯨ ꯑꯗꯨꯝ ꯃꯣꯏ ꯆꯥꯝꯃ ꯍꯣꯏ ꯍꯣꯏ ꯍꯣꯏ ꯍꯣꯏ ꯍꯣꯏ